ꯑꯗꯨꯒ ꯌꯥꯝ ꯊꯨꯅ ꯁꯃꯤꯠ ꯇꯧꯔꯣ ꯍꯌꯦꯡ ꯍꯥꯡꯆꯤꯠ ꯍꯧꯒꯗꯧꯕꯅꯤ ꯑꯗꯨꯅ ꯁꯃꯤꯠ ꯌꯥꯝ ꯊꯨꯅ ꯇꯧꯍꯧꯔꯣ ꯑꯗꯒꯤ ꯇꯣꯔꯥꯅꯃꯦꯟ ꯁꯤꯜꯂꯤꯕ ꯃꯇꯝꯗ ꯇꯣꯔꯅꯥꯃꯦꯟ ꯁꯤꯜꯂꯤꯕ ꯃꯇꯝꯗ ꯃꯤꯁꯤꯡ ꯌꯦꯡꯕ ꯂꯥꯛꯄꯤꯌꯨ ꯑꯗꯨꯒ ꯑꯉꯥꯡꯁꯤꯡꯒꯤ ꯏꯟꯇꯔꯦꯁꯁꯨ ꯄꯤꯕꯤꯅꯕ ꯃꯤꯌꯥꯝꯗ ꯍꯥꯏꯖꯔꯤ